ꯍꯦꯂꯣ ꯑꯁꯤ ꯔꯤꯒꯦꯟꯒꯤ ꯃꯃꯥ ꯑꯣꯏꯕꯤꯔꯕ꯭ꯔꯥ ꯄꯦꯌꯔꯁꯤꯡ ꯑꯣꯏꯕꯤꯔꯕ꯭ꯔꯥ ꯑꯣ ꯑ ꯁꯨꯃꯥꯏꯅ ꯇꯧꯕ ꯑꯩꯈꯣꯏ ꯀ꯭ꯂꯥꯁ ꯂꯣꯏꯔꯀꯥꯟꯗ ꯑꯩꯈꯣꯏ ꯐꯣꯔꯇꯤ ꯐꯥꯏꯞ ꯃꯤꯅꯠꯁꯀꯨꯝꯕꯗꯤ ꯑꯩꯈꯣꯏ ꯑꯦꯛꯁꯇ꯭ꯔꯥ ꯀ꯭ꯂꯥꯁ ꯇꯧꯒꯗꯕ ꯑꯗꯨꯒꯤ ꯍꯥꯏꯐꯦꯠ ꯑꯌꯥꯕ ꯑꯃ ꯂꯧꯖꯒꯦꯅ ꯐꯣꯟ ꯇꯧꯔꯑꯝꯕꯅꯤꯗ ꯑꯣ ꯁꯨꯃꯥꯏꯅ ꯇꯧꯕꯅꯦ ꯑꯩꯈꯣꯁꯦ ꯑꯣꯖꯥꯁꯤꯡꯁꯦ ꯑꯩꯈꯣꯏ ꯑꯦꯛꯖꯥꯝ ꯃꯌꯥꯒ ꯅꯛꯁꯤꯜꯂꯛꯄꯁꯤꯗ ꯑꯩꯈꯣꯏꯒꯤ ꯁꯦꯂꯦꯕꯁꯁꯦ ꯀꯣꯕꯔ ꯇꯧꯗꯕꯁꯤꯗ ꯑꯦꯛꯖꯥꯝ ꯇꯧꯕꯁꯦ ꯑꯉꯥꯡꯈꯩꯗ ꯈꯔ ꯈꯨꯌꯧꯅꯔꯗꯕ ꯑꯗꯨꯗꯨꯅ ꯐꯣꯔꯇꯤ ꯐꯥꯏꯞ ꯃꯤꯅꯤꯠꯁꯀꯨꯝꯕ ꯆꯣꯟꯊꯔꯒ ꯁꯦꯂꯦꯕꯁꯁꯦ ꯀꯝꯄ꯭ꯂꯤꯠ ꯇꯧꯁꯟꯁꯦꯅ ꯁꯨꯃꯥꯏꯅ ꯍꯥꯏꯅꯕ ꯑꯣꯖꯥꯈꯩꯁꯦ ꯑꯗꯨꯗꯨꯒꯤ ꯒꯥꯔꯖ꯭ꯌꯟꯗ ꯄꯥꯎ ꯑꯃ ꯑꯁꯨꯝ ꯄꯤꯖꯔꯛꯏꯕ ꯎꯝ ꯍꯣꯏ ꯍꯣꯏ ꯌꯥꯝꯅ ꯅꯨꯡꯉꯥꯏꯖꯔꯦ ꯊꯝꯖꯔꯦ